ꯑꯩꯅ ꯅꯣꯡꯃ ꯌꯦꯟ ꯊꯣꯡꯕꯅꯤ ꯌꯦꯟ ꯊꯣꯡꯕꯁꯤꯗ ꯌꯦꯟꯁꯤ ꯐ꯭ꯔꯤꯖ ꯃꯅꯨꯡꯗ ꯔꯪꯕꯥꯔꯗ ꯍꯥꯞꯆꯤꯜꯂ ꯊꯝꯕ ꯔꯪꯕꯥꯔꯗ ꯍꯥꯞꯆꯤꯜꯂ ꯊꯝꯀꯥꯟꯁꯤꯗ ꯊꯣꯡ ꯀꯥꯟꯁꯤꯗ ꯆꯥꯝꯊꯣꯛꯑ ꯊꯣꯡ ꯀꯥꯟꯁꯤꯗ ꯃꯅꯝ ꯈꯤꯇꯪ ꯂꯥꯛꯄ ꯍꯥꯏꯇꯥꯔꯦ ꯃꯅꯝ ꯈꯤꯇꯪ ꯂꯥꯛꯄꯗꯩ ꯑꯁ ꯃꯌꯥꯝ ꯑꯁꯤ ꯃꯅꯝ ꯅꯝꯂꯤꯁꯤ ꯀꯩꯗꯧꯕꯩꯅꯣ ꯈꯣꯠꯄꯩꯅꯣ ꯇꯧꯔ ꯀꯥꯟꯗ ꯌꯦꯟꯗꯨ ꯉꯁꯥꯏ ꯔꯪꯕꯥꯔꯗꯨꯒ ꯍꯥꯞꯃꯤꯟꯅꯔꯨꯕꯒꯤ ꯑꯗꯨꯒꯤ ꯑꯣꯏ ꯂꯩ ꯂꯩꯔꯝꯃꯦ ꯑꯗꯨ ꯑꯩꯅ ꯀꯃꯥꯏꯅ ꯇꯧꯔ ꯐꯅꯤ ꯍꯥꯏ ꯀꯥꯟꯗ ꯑꯩꯈꯣꯏ ꯉꯥꯏꯔꯣꯡꯁꯤ ꯐꯖꯅ ꯍꯥꯞꯆꯤꯜꯂꯒ ꯑꯗꯨꯒꯤꯗꯨ ꯃꯅꯝꯗꯨ ꯐꯖꯅ ꯃꯥꯡꯍꯟꯈ꯭ꯔ ꯀꯥꯟꯗ ꯃꯅꯝ ꯉꯩꯗꯨ ꯂꯣꯏꯅ ꯉꯥꯏꯔꯣꯡ ꯃꯅꯝꯗꯨꯗ ꯑꯣꯜꯂꯒ ꯍꯥꯏꯇꯥꯔꯦ ꯃꯅꯝꯗꯨ ꯅꯨꯡꯁꯤꯅ ꯑꯗꯨꯃꯥꯏꯅ ꯇꯧꯔ ꯊꯣꯡꯏ